ꯇꯨ ꯍꯟꯗ꯭ꯔꯦꯗ ꯑꯦꯟ ꯇ꯭ꯋꯦꯟꯇꯤ ꯊ꯭ꯔꯤ ꯍꯟꯗ꯭ꯔꯦꯗ ꯑꯦꯟ ꯇ꯭ꯋꯦꯟꯇꯤ ꯐꯣꯔ ꯍꯟꯗ꯭ꯔꯦꯗ ꯑꯦꯟ ꯇ꯭ꯋꯦꯟꯇꯤ ꯐꯥꯏꯚ ꯍꯟꯗ꯭ꯔꯦꯗ ꯑꯦꯟ ꯇ꯭ꯋꯦꯟꯇꯤ ꯁꯤꯛꯁ ꯍꯟꯗ꯭ꯔꯦꯗ ꯑꯦꯟ ꯇ꯭ꯋꯦꯟꯇꯤ